ꯑꯥ ꯍꯥꯏꯕꯤꯌꯨ ꯀꯔꯤ ꯑꯩ ꯅꯉꯣꯟꯗ ꯒꯥꯔꯤ ꯑꯃ ꯁꯦꯝꯃꯣꯅ ꯊꯝꯃꯝꯕꯗꯣ ꯂꯣꯏꯔꯕ ꯀꯃꯥꯏꯅ ꯇꯧꯕꯅꯣ ꯑꯗꯨ ꯈꯔ ꯊꯨꯅ ꯂꯣꯏꯁꯅꯉꯥꯏ ꯇꯧ ꯑꯩ ꯁꯣꯝꯗ ꯊꯕꯛ ꯏꯟꯈꯥꯡ ꯑꯦꯃꯥꯔꯖꯦꯟꯁꯤ ꯌꯥꯝ ꯂꯩꯕꯅꯤꯅ ꯒꯥꯔꯤꯗꯨ ꯌꯥꯝ ꯗꯔꯀꯥꯔ ꯂꯩ ꯑꯗꯨ ꯂꯣꯏꯁꯟꯅꯉꯥꯏ ꯈꯔ ꯊꯨꯅ ꯇꯧꯅꯦ ꯍꯣꯏ ꯍꯣꯏ ꯑꯗꯨ ꯁꯣꯏꯗꯅ ꯍꯥꯏꯕꯤꯔꯛꯑꯣꯀꯣ ꯃꯔꯣꯟꯗꯣ ꯉꯁꯤ ꯅꯣꯡ ꯅꯤꯅꯤꯁꯤꯗ ꯑꯩ ꯉꯥꯏꯔꯗꯧꯅꯤ ꯍꯣ ꯐꯔꯦ ꯐꯔꯦ ꯐꯔꯦ